ꯑꯩꯒꯤ ꯑꯀꯣꯝꯕ ꯃꯇꯝ ꯍꯥꯏꯔꯗꯤ ꯑꯩꯒꯤ ꯁꯪꯕ ꯃꯇꯝꯁꯤꯗ ꯑꯩꯅ ꯃꯇꯝ ꯂꯦꯟꯕ ꯍꯥꯏꯔꯒꯗꯤ ꯑꯩ ꯍꯣꯕꯤ ꯑꯣꯏꯅ ꯑꯩ ꯂꯩ ꯊꯥꯕ ꯁꯦꯝꯕ ꯒ꯭ꯔꯥꯐꯇꯤꯡ ꯇꯧꯕꯁꯦ ꯑꯩ ꯌꯥꯝ ꯄꯥꯝꯃꯦ ꯑꯩꯒꯤ ꯒꯥꯔꯗꯦꯟ ꯃꯆꯥ ꯑꯃꯁꯨ ꯂꯩꯖꯩ ꯑꯩꯒꯤ ꯒꯥꯔꯗꯦꯅꯤꯡ ꯇꯧꯅꯅꯕ ꯑꯩꯒꯤ ꯒꯥꯔꯗꯦꯟ ꯃꯆꯥ ꯑꯃꯁꯨ ꯂꯩꯖꯩ ꯁꯤꯗ ꯃꯈꯜ ꯃꯈꯥ ꯀꯌꯥꯒꯤ ꯂꯩ ꯀꯌꯥꯃꯨꯛ ꯊꯥꯗꯨꯅ ꯃꯐꯝꯗꯨ ꯌꯥꯝ ꯐꯖꯅ ꯅꯥꯟꯅ ꯑꯗꯨꯝ ꯊꯝꯃꯦ ꯑꯗꯨꯅ ꯑꯩꯈꯣꯏ ꯁ꯭ꯋꯥꯏꯗ ꯐꯪꯕ ꯂꯩꯁꯦ ꯅꯠꯇꯕꯀꯣ ꯑꯩꯈꯣꯏꯒꯤ ꯑꯥꯎꯇꯁꯥꯏꯗꯇ ꯚꯦꯔꯥꯏꯇꯤ ꯃꯈꯜ ꯃꯈꯜ ꯃꯌꯥꯝ ꯂꯩꯗꯅ ꯁꯤꯒꯨꯝꯕ ꯂꯩ ꯁꯤꯁꯨ ꯑꯩ ꯑꯗꯨꯝ ꯂꯩꯕ ꯆꯠꯂꯦ ꯑꯗꯨꯒ ꯑꯩꯅ ꯄ꯭ꯂꯣꯠ ꯐꯖ ꯐꯖꯕ ꯃꯈꯜ ꯔꯦꯛꯇꯦꯡꯒꯜ ꯔꯥꯎꯟ ꯁꯦꯞ ꯀꯨꯝꯕ ꯐ꯭ꯂꯥꯋꯔ ꯁꯦꯞ ꯃꯈꯜ ꯀꯌꯥꯃꯨꯛ ꯂꯩꯗꯅꯀꯣ ꯁꯤꯒꯤꯒꯨꯝꯕ ꯂꯩꯁꯦ ꯀꯌꯥꯃꯨꯛ ꯊꯥꯏ ꯑꯗꯨꯒ ꯌꯥꯝ ꯐꯖꯅ ꯌꯥꯝ ꯌꯨꯝꯒꯤ ꯗꯦꯀꯣꯔꯦꯁꯟ ꯑꯣꯏꯅ ꯌꯥꯝ ꯐꯖꯅ ꯊꯝꯃꯦꯕ ꯑꯩꯒꯤ ꯔꯨꯝꯗꯁꯨ ꯌꯨꯝꯒꯤ ꯃꯄꯥꯟꯗꯁꯨ ꯌꯥꯝ ꯐꯖꯅ ꯊꯝꯃꯤ ꯁꯨꯝ ꯑꯩꯅ ꯄꯃꯖꯕ ꯂꯩ ꯈꯔ ꯍꯥꯏꯔꯒꯗꯤ ꯏꯁꯅꯦꯛ ꯄ꯭ꯂꯥꯟꯠꯗꯁꯨ ꯃꯈꯜ ꯃꯈꯜ ꯀꯌꯥꯃꯨꯛ ꯚꯦꯔꯥꯏꯇꯤ ꯂꯩꯔꯦꯀꯣ ꯏꯁꯅꯦꯛ ꯄ꯭ꯂꯥꯟꯁꯦ ꯑꯩ ꯑꯗꯨꯝ ꯊꯥꯏ ꯑꯗꯒꯤ ꯁꯛꯀꯨꯂꯦꯟ ꯁꯛꯀꯨꯂꯦꯟꯗꯁꯨ ꯃꯥꯒꯤ ꯚꯦꯔꯥꯏꯇꯤ ꯁꯦꯞ ꯐ꯭ꯂꯋꯔ ꯗꯤꯖꯥꯏꯟ ꯃꯌꯥꯝ ꯂꯩꯗꯅ ꯁꯤꯒꯨꯝꯕ ꯁꯛꯀꯨꯂꯦꯟꯁꯨ ꯑꯩ ꯃꯌꯥꯝ ꯑꯃ ꯑꯗꯨꯝ ꯊꯥꯏ ꯑꯗꯨꯒ ꯃꯦꯔꯤꯒꯣꯜ ꯂꯩ ꯃꯌꯥꯝ ꯚꯦꯔꯥꯏꯇꯤ ꯃꯌꯥꯝ ꯂꯩꯈ꯭ꯔꯦ ꯑꯩꯅ ꯄꯥꯝꯖꯕ ꯊꯥꯕ ꯔꯣꯁ ꯋꯥꯏꯠ ꯒ꯭꯭ꯔꯤꯟ ꯔꯦꯗ ꯁꯤꯒꯨꯝꯕ ꯐꯖꯕ ꯀꯌꯥ ꯑꯃꯁꯨ ꯂꯩ ꯑꯩꯅ ꯂꯩꯁꯤꯡꯁꯦ ꯃꯈꯜ ꯀꯌꯥ ꯀꯌꯥ ꯊꯥꯗꯨꯅ ꯚꯦꯔꯥꯏꯇꯤ ꯁꯤꯡꯁꯤꯕꯨ ꯃꯐꯝ ꯐꯖ ꯐꯖꯅ ꯊꯝꯃꯤ ꯊꯥꯗꯅ ꯃꯐꯝꯁꯤꯡ ꯑꯗꯨꯕꯨ ꯐꯖꯍꯜꯂꯤ ꯑꯗꯨꯅ ꯑꯩ ꯁꯪꯕ ꯃꯇꯝꯗ ꯑꯩ ꯍꯣꯕꯤ ꯑꯃ ꯑꯣꯏꯅ ꯂꯩ ꯑꯗꯨꯝ ꯊꯥꯖꯩ